ꯑꯧ ꯑꯧ ꯑꯧ ꯑꯧ

ꯑꯦꯟꯁꯥꯡꯅ ꯀꯔꯤ ꯀꯔꯤ ꯊꯣꯡꯗꯣꯏꯅꯣ

ꯑꯧ ꯀꯥꯡꯍꯧ ꯀꯥꯡꯍꯧ ꯑꯃ ꯀꯥꯡꯍꯧ ꯑꯃ ꯇꯧꯔꯁꯤ ꯑꯗꯨꯒ ꯉꯥꯗꯣ ꯉꯥꯗꯣ ꯈꯔ ꯀꯦ ꯖꯤ ꯑꯃꯔꯥ ꯀꯦ ꯖꯤ ꯃꯈꯥꯏꯃꯨꯛꯂ ꯔꯧ ꯃꯆꯥꯗꯣ ꯑꯗꯨ ꯂꯧꯔꯒ ꯑꯥ ꯉꯧꯕꯔꯥ ꯀꯩꯅꯣ ꯇꯧꯅꯕ ꯍꯥ ꯑꯧ

ꯑꯣ ꯑꯥ

ꯑꯣ ꯒꯖꯔ ꯂꯩꯔꯗꯤ ꯒꯖꯔ ꯒꯖꯔꯗꯨ ꯑꯣꯏꯅ ꯇꯧꯁꯤꯅꯦ

ꯑꯣ ꯌꯥꯝꯗꯕꯤꯗ ꯈꯔ ꯍꯥꯞꯄꯒ ꯂꯣꯏꯔꯦ

ꯍꯣꯏ ꯔꯧ ꯃꯆꯥꯗꯣ ꯌꯥꯝ ꯆꯥꯎꯕꯁꯨ ꯅꯠꯇꯕ ꯑꯃ ꯇꯥꯎꯔꯒ ꯆꯥꯕꯁꯨ ꯍꯥꯎꯕ ꯑꯃ ꯂꯩꯗꯥꯏꯅꯦ ꯃꯔꯛ ꯑꯃ ꯑꯣ ꯑꯗꯨ ꯍꯦꯛ ꯇꯧꯔꯁꯤ ꯑꯣ ꯑꯇꯦꯛꯄ ꯇꯧꯁꯦ ꯑꯇꯦꯛꯄ ꯇꯧꯁꯦ ꯃꯣꯏ ꯑꯁꯤꯕꯗꯨꯗꯤ ꯃꯦꯟ ꯃꯥꯟ ꯇꯥꯄꯣꯠꯇꯦꯗ ꯍꯣꯏ ꯃꯃꯜ ꯈꯔ ꯍꯦꯜꯂꯁꯨ ꯑꯇꯦꯛꯄꯗꯨꯅ ꯐꯩ ꯍꯥꯏꯕ ꯑꯗꯨꯅ ꯑꯧ

ꯑꯧ ꯑꯧ ꯆꯥꯝ ꯌꯥꯡꯈꯩ ꯑꯧ ꯆꯥꯝ ꯌꯥꯡꯈꯩꯒ ꯄꯤꯕꯗꯣ ꯆꯅꯤ ꯄꯤꯕꯁꯨ ꯂꯩꯕꯅꯤ ꯂꯩꯕꯕꯨꯗꯤ ꯍꯥꯎꯕꯗꯤ ꯑꯗꯨꯅ ꯍꯦꯜꯂꯤ ꯉꯥꯔꯤꯗꯣ ꯑꯥ ꯍꯥꯎꯕ ꯑꯥ ꯍꯥꯎꯕ ꯋꯥꯠꯂꯦ

ꯑꯣ ꯌꯣꯡꯆꯥꯛꯁꯨ ꯀꯩꯁꯨ ꯂꯧꯔꯛꯂꯒꯦ

ꯍꯣꯏ ꯍꯣꯏ ꯍꯣꯏ

ꯑꯣ ꯑꯧ ꯑꯧ ꯑꯧ ꯑꯧ ꯍꯣꯏ ꯍꯣꯏ ꯍꯣꯏ ꯑꯅꯧꯕꯗꯨ ꯇꯧꯁꯦ ꯑꯔꯤꯕꯗꯨꯗꯤ ꯃꯅꯝ ꯅꯝꯕꯅꯦ

ꯍꯣꯏ ꯍꯣꯏ ꯍꯣꯏ ꯍꯣꯏ ꯍꯣꯏ ꯍꯣꯏ ꯍꯣꯏ ꯑꯧ ꯌꯥꯝꯅ ꯌꯥꯝ ꯂꯧꯕꯁꯨ ꯅꯨꯡꯉꯥꯏꯔꯣꯏ ꯍꯣꯏ ꯍꯣꯏ ꯍꯣꯏ ꯑꯥ ꯃꯣꯏꯒꯤ ꯅꯠꯇꯤꯌꯦ ꯃꯣꯏꯒꯤ ꯕꯖꯥꯔꯗ ꯌꯣꯟꯕꯗꯣ ꯌꯣꯡꯆꯥꯛꯇꯨꯗꯤ ꯍꯥꯎꯇꯦꯕ ꯃꯣꯏꯒꯤ ꯑꯍꯦꯛꯄ ꯄꯥꯝꯕꯤꯗꯒꯤ ꯍꯦꯛꯄꯗ ꯉꯥꯏꯔꯤꯕꯗꯣ ꯑꯗꯨ ꯂꯧꯔꯒꯦ

ꯍꯣꯏ ꯍꯣꯏ ꯍꯣꯏ ꯑꯣ ꯃꯗꯨꯗꯤ ꯃꯣꯏꯗꯤ ꯆꯥꯅꯤꯡꯗꯦꯍꯦ ꯎꯝ ꯎꯝ ꯃꯣꯏꯗꯤ ꯄꯔꯞ ꯄꯔꯞ ꯄꯔꯞ ꯄꯔꯞ ꯌꯣꯟꯅꯕꯅ ꯍꯤꯗꯥꯛ ꯀꯥꯞꯁꯤꯜꯂꯒ ꯍꯤꯗꯥꯛ ꯀꯥꯞꯁꯤꯜꯂꯒ ꯌꯣꯟꯕꯤꯗꯣ ꯑꯥ ꯑꯗꯨꯒꯨꯝꯕꯗꯨꯗꯤ ꯇꯜꯂꯦꯕ

ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ